ꯑꯩꯍꯥꯛꯀꯤ ꯈꯨꯡꯒꯪꯗ ꯈꯠꯅ ꯆꯩꯅꯕ ꯑꯗꯨꯝ ꯊꯣꯛꯄ ꯃꯇꯩ ꯃꯅꯥꯎ ꯈꯠꯅꯕ ꯑꯗꯨꯝ ꯐꯨꯅ ꯆꯩꯅꯕ ꯃꯌꯥꯝ ꯊꯣꯛꯏ ꯑꯗꯨꯕꯨ ꯍꯟꯗꯛ ꯑꯩꯅ ꯃꯇꯩ ꯃꯅꯥꯎ ꯈꯠꯅꯕꯗꯨ ꯆꯠꯂꯒ ꯃꯣꯏ ꯑꯅꯤ ꯃꯈꯣꯏ ꯑꯅꯤꯒꯤ ꯑꯄꯥꯝꯕꯁꯤꯡ ꯑꯗꯨ ꯂꯣꯏꯅ ꯍꯪꯉꯤ ꯑꯃꯁꯨꯡ ꯌꯥꯅꯤꯡꯗꯕ ꯃꯈꯣꯏ ꯑꯅꯤꯃꯛꯀꯤ ꯌꯥꯅꯤꯡꯗꯕꯁꯨ ꯑꯩꯍꯥꯛꯅ ꯂꯣꯏꯅ ꯍꯪꯉꯤ ꯃꯥꯅ ꯄꯥꯝꯃꯤ ꯅꯨꯄꯥꯅ ꯄꯥꯝꯃꯤꯗꯨꯅ ꯀꯔꯤꯅꯣ ꯅꯨꯄꯤꯗꯨꯅ ꯄꯥꯝꯃꯤꯗꯨꯅ ꯀꯔꯤꯅꯣ ꯍꯥꯏꯕꯗꯨ ꯌꯥꯝ ꯀꯨꯞꯅ ꯍꯪꯉꯕ ꯃꯇꯨꯡꯗ ꯌꯥꯅꯅꯕ ꯑꯩꯅ ꯋꯥꯔꯤ ꯃꯣꯏ ꯑꯅꯤꯗ ꯌꯥꯝ ꯐꯖꯅ ꯁꯥꯏ ꯑꯃꯁꯨꯡ ꯃꯈꯣꯏ ꯑꯅꯤꯕꯨ ꯃꯇꯨꯡꯗ ꯈꯠꯅꯗꯅꯕꯒꯤꯃꯗꯛꯇ ꯑꯩꯅ ꯀꯔꯤ ꯇꯧꯕ ꯌꯥꯒꯦꯅ ꯍꯥꯏꯕ ꯃꯇꯝꯗ ꯅꯨꯡꯁꯤ ꯆꯥꯅꯅꯕ ꯂꯩꯅꯕꯒꯤꯗꯃꯛꯇ ꯄꯥꯎ ꯐꯥꯎꯅꯍꯟꯅꯕ ꯑꯗꯩ ꯋꯥꯔꯤ ꯋꯇꯥꯏ ꯇꯣꯏꯅ ꯁꯥꯟꯅꯍꯟꯅꯕꯒꯤꯗꯃꯛꯇ ꯑꯩꯅ ꯃꯈꯣꯏ ꯑꯅꯤꯗ ꯋꯥꯔꯤ ꯁꯥꯕꯤ ꯑꯗꯨꯅ ꯂꯩꯀꯥꯏꯒꯤ ꯈꯨꯟ ꯂꯩꯀꯥꯏꯒꯤ ꯈꯠꯅ ꯆꯩꯅꯕ ꯇꯧꯕ ꯃꯇꯝꯗ ꯑꯩꯅ ꯃꯈꯣꯏ ꯑꯅꯤ ꯌꯥꯔꯤꯃꯈꯩ ꯋꯥꯔꯤ ꯐꯖꯅ ꯃꯨꯟꯅ ꯁꯥꯕꯤ ꯑꯃꯁꯨꯡ ꯃꯈꯣꯏꯕꯨ ꯃꯈꯣꯏꯒꯤ ꯑꯅꯤꯡ ꯑꯄꯥꯝꯕꯁꯤꯡꯗꯨ ꯐꯖꯅ ꯐꯣꯡꯗꯣꯛꯍꯜꯂꯕ ꯃꯇꯨꯡꯗ ꯇꯧꯕ ꯌꯥꯕꯁꯤꯡꯗꯣ ꯑꯩꯅ ꯃꯣꯏꯗ ꯍꯥꯏ